ꯑꯩꯅ ꯂꯩꯔꯤꯕ ꯖꯥꯒꯥ ꯑꯁꯤꯗꯗꯤ ꯐꯨꯔꯨꯞ ꯑꯃꯈꯛꯇꯅꯤ ꯐꯨꯔꯨꯞ ꯑꯗꯨꯗ ꯃꯌꯥꯝ ꯀꯩꯅꯣ ꯇꯧꯅ ꯑꯇꯣꯞꯄ ꯂꯩꯇꯦ ꯐꯨꯔꯨꯞ ꯑꯃꯈꯛꯇ ꯂꯩ ꯑꯗꯨꯒ ꯑꯁꯤꯒꯤ ꯐꯦꯁꯇꯤꯕꯦꯜ ꯑꯣꯏꯅꯗꯤ ꯑꯩꯈꯣꯏ ꯉꯥꯃꯤꯁꯤꯡꯒꯤ ꯑꯣꯏꯅꯗꯤ ꯑꯩꯈꯣꯏ ꯅꯤꯡꯉꯣꯜ ꯆꯥꯛꯀꯧꯕ ꯍꯥꯏꯗꯅ ꯑꯗꯨꯗꯒꯤ ꯏꯃꯣꯏꯅꯨ ꯍꯥꯏꯗꯅ ꯑꯅꯤꯈꯛ ꯂꯩ ꯑꯅꯤꯁꯤꯗ ꯑꯅꯝꯕꯅ ꯉꯥꯒꯤ ꯐꯦꯁꯇꯤꯕꯦꯜꯁꯦ ꯐꯖꯅ ꯆꯥꯎꯅ ꯑꯗꯨꯝ ꯄꯨꯊꯣꯛꯏ